ꯑꯁ ꯅꯨꯡꯉꯥꯏꯅ ꯂꯩꯔꯦ ꯇꯥꯃꯣ ꯈꯣꯏꯗꯤ

ꯑꯣ ꯅꯨꯡꯉꯥꯏꯔꯤ ꯅꯨꯡꯉꯥꯏꯔꯤ ꯑꯥ

ꯃꯥꯅꯤ ꯃꯥꯅꯤ ꯑꯩꯒꯤꯗꯤ ꯌꯥꯎꯁꯪꯁꯤ ꯇꯥꯃꯣ ꯄ꯭ꯂꯥꯟꯗ ꯔꯤꯂꯤꯐ ꯔꯤꯂꯤꯐꯇ ꯑꯣꯏꯅ ꯏꯔꯒꯦ ꯍꯣꯔꯦꯟ ꯉꯥꯛꯇꯪꯗꯣ ꯃꯌꯥꯝꯁꯤꯒ ꯎꯝ ꯍꯨꯝ ꯃꯇꯝ ꯑꯣꯏꯅ ꯀꯣꯟꯅꯗꯦꯗ ꯅꯪꯕꯨ ꯌꯨꯝꯗ ꯊꯣꯛꯂꯛꯑꯕ꯭ꯔꯣ ꯑꯣ ꯎꯝ ꯑꯣ ꯑꯦ ꯑꯗꯨꯒꯤꯗꯃꯛꯇ ꯀꯩꯏꯝꯇ ꯈꯜꯂꯨꯅꯨꯗ ꯌꯥꯎꯁꯪ ꯍꯥꯏꯁꯤꯗꯤ ꯉꯥꯏꯍꯥꯛ ꯃꯐꯝ ꯈꯨꯗꯤꯡꯃꯛꯇ ꯆꯠꯄ ꯌꯥꯔꯦ ꯆꯠꯅꯤꯡ ꯆꯠꯅꯤꯡ ꯃꯐꯝ ꯈꯨꯗꯤꯡꯃꯛꯇ ꯎꯝ ꯑꯗꯨꯝ ꯅꯨꯄꯤ ꯃꯁꯛ ꯐꯖ ꯐꯖꯕ ꯌꯦꯡꯉ ꯆꯠꯂꯗꯧꯅꯤ ꯍꯥꯟꯅ ꯍꯥꯟꯅ ꯊꯤꯗꯣꯛꯎꯁꯤ ꯍꯥꯏꯕ꯭ꯔꯣ ꯀꯔꯝ ꯀꯔꯝꯕ ꯖꯒꯥꯗ ꯅꯨꯄꯤ ꯃꯁꯛ ꯃꯇꯧ ꯐꯖꯕ ꯂꯩ ꯍꯥꯏꯕꯗꯣ ꯑꯥ ꯍꯣꯏ ꯍꯣꯏ ꯎꯃ ꯁꯨꯃꯥꯏꯅ ꯇꯧꯁꯦ ꯃꯥꯒꯤ ꯃꯥꯒꯤ ꯍꯌꯦꯡꯃꯨꯛ ꯌꯥꯎꯁꯪꯒꯤ ꯑꯃꯨꯛ ꯀꯥꯔꯛꯑꯣꯅ ꯂꯩꯔꯝꯗꯗꯅ ꯀꯣꯏꯊꯤ ꯎꯝ ꯎꯝ

ꯎꯝ ꯑꯦ ꯊꯥꯕꯜ ꯂꯥꯏꯔꯤ ꯅꯥꯕ ꯍꯧꯖꯤꯛꯀꯥꯟ ꯊꯥꯕꯜꯁꯤ ꯅꯥꯕ ꯑꯁ ꯑꯉꯥꯡ ꯃꯆꯥ ꯉꯩꯁꯤꯅ ꯑꯁ ꯑꯔꯤꯕꯤ ꯁꯈꯤꯕꯖꯤꯅ ꯁꯈꯤꯕꯖꯤꯅ ꯅꯍꯥꯟꯋꯥꯏꯒꯗꯤ ꯅꯍꯥꯟꯋꯥꯏ ꯑꯩꯈꯣꯏꯅ ꯑꯉꯥꯡ ꯑꯣꯏꯔꯤꯉꯩꯗꯗꯤ ꯂꯩꯁꯥꯕꯤꯈꯩꯁꯤꯅ ꯍꯦꯛꯇ ꯀꯩꯅꯣ ꯌꯥꯝ ꯑꯩꯈꯣꯏꯗꯩ ꯍꯜꯂꯝꯕꯗꯨ ꯌꯥꯝ ꯍꯟꯕꯗꯧꯅ ꯈꯟꯗ꯭ꯔꯣ ꯍꯧꯖꯤꯛꯅ ꯀꯔꯤꯅꯣ ꯈꯪꯗꯦ ꯅꯥꯕ ꯂꯩꯁꯥꯕꯤꯈꯩꯁꯤ ꯅꯥꯕ

ꯎꯝ ꯃꯥꯅꯤ ꯄꯩꯁꯥ ꯑꯗꯥ ꯊꯥꯗ ꯇꯥꯕꯅꯤ ꯌꯥꯎꯁꯪꯗ ꯃꯁꯛ ꯐꯖꯕꯤ ꯇꯧꯔꯒ ꯐꯣꯟ ꯅꯝꯕꯔ ꯍꯪꯅꯔꯒ ꯑꯦ ꯑꯗꯨ ꯍꯥꯟꯅ ꯑꯃꯈꯛ ꯎꯔꯨꯕ ꯑꯃꯈꯛꯇꯨꯅ ꯐꯖꯔꯦ ꯂꯦꯞꯄꯣꯏꯗꯕꯅꯤꯀꯣ ꯆꯠꯂꯒ ꯍꯥꯟꯅ ꯄꯨꯂꯞ ꯌꯦꯡꯊꯣꯛꯀꯗꯕꯅꯤ ꯅꯨꯃꯤꯠ ꯃꯉꯥꯅꯤꯁꯦ ꯃꯩ ꯊꯥꯕꯁꯤ ꯑꯦ ꯃꯩ ꯊꯥꯕ ꯅꯨꯃꯤꯠ ꯀꯣꯏ ꯆꯠꯂꯗꯧꯅꯤ ꯀꯔꯥꯏ ꯀꯔꯥꯏꯗ ꯎꯝ ꯑꯗꯨ ꯅꯨꯄꯤꯗꯨꯅ ꯎꯝ ꯑꯗꯨ ꯅꯨꯄꯤꯗꯨꯅ ꯃꯁꯛ ꯈꯔ ꯐꯖꯩ ꯄꯨꯟꯁꯤꯁꯦ ꯁꯨꯃꯥꯏꯅ ꯇꯧꯏ ꯀꯥꯏꯅ ꯇꯧꯔ ꯐꯖꯅ ꯈꯟꯅ ꯅꯩꯅꯔ ꯃꯇꯨꯡꯗꯅꯤꯀꯣ

ꯎꯝ ꯍꯣꯏ ꯍꯣꯏ ꯄꯨꯟꯁꯦ ꯄꯨꯟꯁꯦ ꯄꯨꯟꯁꯦ ꯑꯗꯨꯝ ꯍꯣꯏ ꯑꯁ ꯍꯧꯖꯤꯛꯀꯥꯟ ꯊꯣꯏꯗꯣꯛꯄ ꯍꯣꯠꯅꯗꯦꯗ ꯌꯨꯝꯗ ꯂꯩꯌꯦ ꯑꯗꯨ ꯗꯨꯀꯥꯟ ꯊꯣꯛꯏ ꯗꯨꯀꯥꯟ ꯍꯥꯟꯅꯒꯤ ꯗꯨꯀꯥꯟ ꯊꯣꯛꯄꯗꯨ ꯑꯗꯨꯝ ꯊꯣꯛꯏ ꯍꯧꯖꯤꯛ ꯂꯥꯛꯂꯦ ꯑꯩ ꯍꯣꯏ ꯍꯣꯏ ꯍꯣꯏ ꯍꯣꯏ ꯍꯣꯏ ꯍꯣꯏ ꯑꯩꯁꯨ ꯑꯗꯨꯝ ꯇꯧꯔꯛꯀꯦ ꯃꯔꯛ ꯃꯔꯛ ꯀꯣꯜ ꯎꯝ ꯍꯣꯏ ꯑꯥ ꯑꯥ ꯑꯥ